ꯑꯪ ꯍꯜꯂꯣ ꯇꯥꯏ ꯑꯧ ꯊꯥꯡꯒꯗ ꯑꯪ ꯊꯥꯡꯒꯗ ꯂꯧꯕ ꯃꯤꯅꯦ ꯀꯔꯤ ꯂꯩꯔꯦ ꯑꯪ ꯑꯣ ꯑꯣ ꯑꯗꯨ ꯅꯣꯏ ꯊꯥꯡꯒ ꯊꯥꯡꯒ ꯆꯪꯒꯦ ꯍꯥꯏꯕ꯭ꯔꯥꯕ ꯊꯥꯡꯒ ꯆꯪꯉꯗꯤ ꯑꯩꯈꯣꯏ ꯁ꯭ꯋꯥꯏꯗ ꯃꯣꯇꯣꯔ ꯕꯨꯠꯄꯨꯗꯤ ꯂꯩꯗꯤ ꯂꯩ ꯑꯗꯨ ꯈꯨꯗꯣꯡ ꯆꯥꯗꯕ ꯃꯣꯇꯣꯔ ꯕꯨꯠꯁꯤ ꯌꯥꯎꯕꯁꯨ ꯌꯥꯎꯏ ꯃꯔꯛ ꯃꯔꯛꯇ ꯌꯥꯅꯤ ꯌꯥꯅꯤ ꯍꯤꯁꯨ ꯌꯥꯏ ꯑꯗꯣ ꯍꯤꯁꯤ ꯑꯣ ꯍꯣꯏ ꯌꯥꯅꯤ ꯌꯥꯅꯤ ꯑꯩ ꯀꯩꯅꯣ ꯇꯧꯒꯦ ꯅꯣꯏ ꯂꯥꯛꯄꯒ ꯑꯗꯨꯝ ꯂꯥꯛꯄ ꯃꯇꯝꯗ ꯁꯨꯃꯥꯏꯅ ꯊꯥꯡꯒ ꯆꯪꯒꯦ ꯍꯥꯏꯔꯒꯗꯤ ꯍꯥꯟꯅ ꯁꯤꯗ ꯑꯩꯈꯣꯏꯒꯤ ꯃꯣꯇꯣꯔ ꯕꯨꯠꯁꯨ ꯂꯩꯕ ꯌꯥꯎꯏ ꯂꯩꯗꯤ ꯂꯩ ꯑꯗꯨꯗꯨ ꯈꯨꯗꯣꯡ ꯆꯥꯗꯕꯁꯨ ꯃꯔꯛꯇ ꯍꯦꯛ ꯌꯥꯎꯗꯕ ꯅꯠꯇꯦ ꯌꯥꯎꯏ ꯑꯗꯨ ꯂꯩꯔꯒꯗꯤ ꯃꯣꯇꯣꯔ ꯕꯨꯠꯁꯤꯗ ꯑꯗꯨꯝ ꯆꯠꯄ ꯌꯥꯏ ꯑꯗꯨ ꯁꯨꯝꯕꯁꯤꯗ ꯑꯗꯨꯝ ꯈꯔꯁꯥ ꯈꯔ ꯇꯧꯕꯤꯔꯒ ꯑꯗꯨꯝ ꯆꯪꯕ ꯌꯥꯅꯤ ꯃꯣꯇꯣꯔ ꯕꯨꯠꯀꯤ ꯊꯧꯔꯤꯕ ꯀꯥꯡꯕꯨꯗꯨꯗ ꯑꯩꯈꯣꯏ ꯃꯤ ꯃꯉꯥ ꯇꯔꯨꯛ ꯇꯔꯥ ꯃꯨꯛ ꯇꯣꯡꯕ ꯌꯥꯕ ꯂꯩ ꯇꯔꯥ ꯃꯉꯥꯃꯨꯛ ꯇꯣꯡꯕ ꯂꯩꯕ ꯌꯥꯏ ꯑꯍꯨꯝꯇ ꯇꯣꯡꯕ ꯌꯥꯕ ꯂꯩ ꯑꯗꯨꯝꯕꯗꯨꯗ ꯑꯩꯈꯣꯏ ꯈꯔ ꯄꯩꯁꯥ ꯈꯔ ꯄꯤꯔꯒ ꯑꯗꯨꯃꯥꯏꯅ ꯇꯧꯔ ꯆꯠꯂꯒ ꯑꯗꯨꯝ ꯌꯦꯡꯅꯤꯡꯕ ꯌꯥꯅꯤ ꯂꯥꯛꯑꯒ ꯃꯣꯏꯒꯤ ꯃꯤꯁꯤꯡꯗꯨ ꯂꯩꯔꯤꯗꯨꯗ ꯃꯣꯏ ꯇꯤꯛꯀꯦꯠ ꯑꯃ ꯑꯗꯨꯝ ꯀꯛꯑꯅꯤ ꯑꯗꯨꯗꯨꯒ ꯑꯗꯨꯝ ꯆꯪꯕ ꯌꯥꯅꯤ ꯇꯤꯛꯀꯦꯠ ꯃꯃꯜꯁꯦ ꯑꯗꯨꯝ ꯆꯥꯎꯔꯥꯛꯄ ꯑꯗꯨꯝ ꯂꯨꯄꯥ ꯆꯥꯅꯤ ꯂꯧꯕꯁꯨ ꯌꯥꯎꯏ ꯑꯗꯨ ꯃꯥꯏ ꯃꯤꯅꯠ ꯃꯁꯤꯡꯒꯤ ꯃꯇꯨꯡ ꯏꯟꯅ ꯂꯧꯕꯁꯨ ꯌꯥꯎꯏ ꯑꯗꯨ ꯌꯥꯝ ꯀꯟꯅ ꯆꯥꯎꯕꯁꯨ ꯅꯠꯇꯦ ꯑꯗꯨꯅ ꯑꯩꯈꯣꯏ ꯍꯥꯏꯅꯕꯤꯒꯦ ꯑꯗꯨꯝ ꯂꯥꯛꯀꯗꯕ ꯑꯣꯏꯗꯤ ꯑꯗꯨꯝ ꯌꯥꯅꯤ ꯈꯔ ꯑꯗꯨꯝ ꯑꯣ ꯐꯅꯤ ꯐꯅꯤ